ꯁꯥꯟꯅ ꯈꯣꯠꯅꯕꯁꯤꯅ ꯑꯃꯒ ꯑꯃꯒ ꯃꯇꯦꯡ ꯄꯥꯡꯍꯜꯂꯤ ꯑꯥ ꯁꯦ ꯐꯣꯔ ꯑꯦꯛꯖꯥꯝꯄꯜ ꯐꯨꯠꯕꯣꯜ ꯍꯥꯏꯔꯁꯤ ꯐꯨꯠꯕꯣꯜ ꯑꯃꯅ ꯑꯃꯗ ꯄꯥꯁ ꯄꯤꯔꯛꯇ꯭ꯔꯒꯗꯤ ꯃꯥꯏ ꯄꯥꯛꯄ ꯉꯝꯗꯦ ꯑꯃꯒ ꯑꯃꯒ ꯄꯥꯁ ꯄꯤꯅꯔꯒ ꯇꯤꯝꯋꯥꯔꯛ ꯑꯣꯏꯕꯅꯤꯅ ꯑꯃꯒ ꯑꯃꯒ ꯋꯥꯈꯟ ꯃꯥꯟꯅꯅ ꯁꯞꯄ꯭ꯣꯔꯠ ꯇꯧꯅꯔꯒ ꯁꯥꯟꯅꯕ ꯑꯗꯨꯒ ꯁꯥꯟꯅꯕꯁꯤꯅ ꯁꯥꯟꯅꯕꯁꯤꯅ ꯑꯩꯈꯣꯏꯒꯤ ꯔꯤꯂꯦꯁꯟꯗꯁꯨ ꯋꯥꯈꯜ ꯂꯧꯁꯤꯡ ꯂꯣꯏꯅꯃꯛꯄꯨ ꯃꯥꯅ ꯂꯤꯡꯖꯦꯟ ꯃꯥꯟꯅꯍꯟꯕꯗ ꯅꯠꯇꯅ ꯁꯥꯟꯅꯕꯁꯤꯅ ꯍꯛꯆꯥꯡ ꯐꯍꯜꯂꯤ ꯍꯛꯆꯥꯡ ꯐꯔꯕꯅꯤꯅ ꯑꯩꯈꯣꯏꯒꯤ ꯂꯥꯏꯅꯥ ꯇꯤꯟꯅꯥ ꯑꯃꯠꯇ ꯆꯪꯕ ꯉꯝꯗ꯭ꯔꯦ ꯑꯗꯨꯒ ꯑꯃꯒ ꯑꯃꯒ ꯔꯦꯁꯄꯦꯛꯁꯨ ꯔꯦꯁꯄꯦꯛ ꯂꯩꯅꯔꯦ ꯈꯠꯅ ꯆꯩꯅꯕ ꯂꯩꯇ꯭ꯔꯦ ꯑꯗꯨꯅ ꯑꯩꯈꯣꯏꯒꯤ ꯋꯥꯈꯜꯗꯁꯨ ꯐꯠꯇꯕ ꯑꯃꯥꯡꯕ ꯀꯔꯤ ꯐꯠꯇꯕ ꯈꯟꯕ ꯀꯔꯤ ꯑꯃꯠꯇ ꯂꯩꯇ꯭ꯔꯦ ꯁꯥꯟꯅꯕꯒꯤ ꯀꯥꯟꯅꯕꯁꯤ ꯇꯤꯝꯋꯥꯔꯛꯁꯤ ꯑꯗꯨꯛꯀꯤ ꯃꯇꯤꯛ ꯀꯥꯟꯅꯩ

ꯁꯥꯟꯅꯕꯁꯤ ꯍꯛꯆꯥꯡꯒꯤ ꯈꯛ ꯅꯠꯇꯅ ꯑꯩꯈꯣꯏꯒꯤ ꯋꯥꯈꯜꯗꯁꯨ ꯐꯠꯇꯕ ꯈꯟꯕ ꯈꯣꯠꯄ ꯂꯩꯍꯟꯗꯦ